ꯍꯂꯣ

ꯇꯥꯕ꯭ꯔꯥ ꯑꯣ ꯍꯣꯏ ꯇꯥꯔꯦ ꯇꯥꯔꯦ ꯍꯥ ꯇꯥꯏꯌꯦ ꯑ ꯍꯥꯏꯌꯨ ꯑꯣ ꯉꯁꯥꯏꯅꯦ ꯉꯁꯥꯏ ꯇꯧꯕꯅꯦ ꯍꯣꯏ ꯎꯝ ꯎꯝ ꯎꯝ ꯎꯝ ꯑ ꯑ ꯎꯝ ꯑꯣ ꯑꯣ ꯑꯣ